ꯎꯝ ꯍꯂꯣ ꯃꯦꯗꯥꯝ ꯑꯥ ꯇꯨ ꯊꯥꯎꯖꯟ ꯇ꯭ꯋꯦꯟꯇꯤ ꯐꯥꯏꯚꯀꯤ ꯁ꯭ꯀꯨꯜ ꯀꯥꯒꯗꯕꯗꯣ ꯄꯣꯂꯤꯁꯤꯗꯨ ꯀꯔꯤ ꯀꯔꯤꯅꯣ ꯍꯥꯏꯕꯤꯌꯣ ꯈꯔ ꯍꯥꯏꯕꯤꯌꯨ ꯑꯩꯉꯣꯟꯗ ꯑꯥ ꯑꯥ ꯑꯥ ꯎꯝ ꯎꯝ ꯎꯝ ꯎꯝ ꯎꯝ ꯎꯝ ꯎꯝ ꯎꯝ ꯎꯝ ꯑꯥ ꯑꯥ ꯑꯥ ꯑꯗꯨꯗꯤ ꯃꯦꯗꯥꯝ ꯑꯩ ꯀꯩꯅꯣꯝ ꯑꯃ ꯍꯪꯒꯦ ꯀꯩꯅꯣꯝꯃ ꯍꯪꯒꯦ ꯑꯩ ꯕꯣꯔꯗꯤꯡꯒꯤꯀꯣ ꯅꯨꯄꯤ ꯅꯨꯄꯥꯁꯦ ꯐꯦꯁꯤꯂꯤꯇꯤ ꯂꯩꯒꯗ꯭ꯔꯥ ꯎꯝ ꯑꯣ ꯑꯣ ꯎꯝ ꯑꯥ ꯑꯥ ꯑꯥ ꯑꯥ ꯎꯝ ꯑꯣ ꯑꯣ ꯑꯣ ꯎꯝ ꯎꯝ ꯑꯣ ꯑꯣ ꯎꯝ ꯑꯥ ꯑꯥ ꯑꯥ ꯍꯣꯏ ꯍꯣꯏ ꯂꯥꯛꯀꯦ ꯎꯝ ꯎꯝ ꯍꯣꯏ ꯍꯣꯏ ꯍꯣꯏ ꯌꯥꯝ ꯅꯨꯡꯉꯥꯏꯔꯦ ꯎꯝ